ꯃꯅꯤꯄꯨꯔꯒꯤ ꯍꯥꯟꯅꯗꯤ ꯑꯏꯪ ꯑꯁꯥ ꯑꯁꯤ ꯍꯥꯏꯗꯤ ꯇꯪꯗꯨ ꯂꯩꯇꯥꯅ ꯍꯥꯏꯗꯤ ꯁꯥꯔꯁꯨ ꯆꯥꯡ ꯑꯃꯗ ꯈꯔ ꯀꯥꯂꯦꯟꯊꯥꯒꯤ ꯃꯇꯝꯗ ꯑꯗꯨꯝ ꯁꯥꯏ ꯍꯧꯖꯤꯛꯅ ꯀꯥꯂꯦꯟꯊꯥ ꯑꯣꯏꯔꯁꯨ ꯅꯤꯡꯊꯝꯊꯥ ꯑꯣꯏꯔꯁꯨ ꯑꯁꯥꯕꯒꯤ ꯃꯇꯝꯁꯤ ꯆꯞ ꯃꯥꯟꯅꯔꯦ ꯃꯔꯝꯗꯤ ꯎ ꯋꯥ ꯄꯥꯛꯇꯛꯅꯅ ꯌꯥꯟꯊꯠꯂꯛꯄꯅ ꯑꯁꯥꯕ ꯑꯏꯪꯕ ꯍꯥꯏꯕꯗꯨ ꯈꯥꯏꯗꯣꯛꯄ ꯁꯤꯖꯟ ꯅꯥꯏꯗ꯭ꯔꯦ ꯑꯗꯨꯅ ꯐꯦꯟ ꯊꯥꯔꯁꯨ ꯐꯦꯟꯒꯤ ꯀꯥꯟꯅꯐꯝ ꯂꯩꯇ꯭ꯔꯦ ꯑꯗꯨꯃꯛ ꯁꯥꯔꯒ ꯂꯩꯔꯦ